ꯁꯤ ꯖꯤꯑꯣꯒꯤ ꯀꯁꯇꯃꯔꯝ ꯑꯣꯏꯕꯤꯔꯕ꯭ꯔ ꯁꯤꯒꯤꯁꯦ ꯑꯩꯒꯤ ꯃꯣꯕꯥꯏꯜ ꯗꯥꯇꯥꯒꯤꯁꯦ ꯔꯤꯆꯥꯔꯖ ꯑꯗꯨꯅ ꯑꯩꯒꯤ ꯕꯦꯂꯦꯟꯁ ꯇꯣ ꯂꯣꯏꯔꯦ ꯑꯗꯨꯅ ꯀꯌꯥ ꯑꯗꯨꯅ ꯗꯥꯇꯥꯒꯤꯁꯦ ꯀꯌꯥ ꯂꯩꯕ꯭ꯔꯥ ꯑꯗꯨ ꯔꯤꯆꯥꯔꯖ ꯍꯥꯞꯈꯤꯕ ꯌꯥꯒꯗ꯭ꯔ